ꯃꯁꯥꯟꯅꯁꯤꯡ ꯁꯥꯟꯅꯕꯗ ꯈꯨꯡꯒꯪꯒꯤ ꯃꯤꯑꯣꯏꯁꯤꯡꯗ ꯌꯥꯝꯅ ꯃꯈꯣꯏ ꯁꯣꯁꯦꯜꯒꯤ ꯃꯤꯁꯤꯡꯅ ꯁꯣꯁꯥꯏꯇꯤꯒꯤ ꯃꯤꯁꯤꯡꯅ ꯌꯥꯝꯅ ꯐꯖꯅ ꯒꯥꯏꯠ ꯇꯧꯕꯤꯗꯨꯅ ꯑꯗꯨꯝ ꯁꯥꯟꯅꯍꯜꯂꯦ ꯃꯁꯥꯟꯅ ꯈꯨꯗꯤꯡꯃꯛ ꯌꯥꯝꯅꯁꯨ ꯃꯈꯣꯏꯅ ꯒꯥꯏꯠ ꯇꯧꯕꯤ ꯑꯗꯨ ꯑꯗꯨꯝꯅ ꯃꯔꯝ ꯑꯗꯨꯅ ꯃꯔꯝ ꯑꯣꯏꯔꯒ ꯑꯉꯥꯡꯁꯤꯡꯅꯁꯨ ꯌꯥꯝꯅ ꯍꯩꯊꯣꯏ ꯁꯤꯡꯊꯣꯏꯕꯁꯨ ꯑꯗꯨꯝ ꯌꯥꯎꯔꯦ ꯑꯗꯨꯅ